ꯍꯜꯂꯣ ꯍꯜꯂꯣ ꯑꯥ ꯇꯥꯔꯦ ꯇꯥꯔꯦ ꯍꯥꯏꯕꯤꯌꯨ ꯍꯥꯏꯕꯤꯌꯨ ꯇꯥꯔꯦ ꯇꯥꯔꯦ ꯇꯥꯔꯦ ꯇꯥꯔꯦ ꯍꯥꯏꯕꯤꯔꯛꯑꯣ ꯄꯥꯏ ꯐꯣꯟ ꯄꯥꯏꯔꯦ ꯎꯝ ꯍꯣꯏ ꯍꯣꯏ ꯌꯥꯏ ꯌꯥꯏ ꯌꯥꯏ ꯀꯔꯤ ꯀꯔꯤ ꯐꯦꯁꯇꯤꯚꯦꯜꯅꯣ ꯃꯅꯤꯄꯨꯔꯤꯒꯤ ꯋꯥꯔꯤ ꯁꯥꯕꯅꯤꯅ ꯀꯔꯤ ꯀꯔꯤ ꯃꯇꯥꯡꯒꯤꯅꯣ ꯍꯥꯏꯕꯤꯔꯛꯑꯣ ꯀꯔꯤ ꯀꯔꯤ ꯀꯔꯤ ꯀꯔꯤ ꯀꯔꯤ ꯀꯔꯤ ꯃꯇꯥꯡꯅꯣ ꯑꯩꯈꯣꯏ ꯃꯅꯤꯄꯨꯔꯗ ꯆꯠꯅꯔꯤꯕ ꯅꯥꯠꯀꯤ ꯑꯣꯏꯕ ꯀꯨꯝꯍꯩ ꯍꯔꯥꯎ ꯖꯒꯣꯏ ꯑꯗꯨ ꯀꯔꯤ ꯀꯔꯤ ꯃꯈꯜ ꯂꯩꯒꯦꯗꯨ ꯃꯈꯜ ꯑꯃꯅꯤꯗꯪ ꯍꯥꯟꯅ ꯍꯥꯏꯕꯤꯔꯛꯑꯣ ꯀꯔꯤ ꯀꯔꯤ ꯐꯦꯁꯇꯤꯚꯦꯜꯅꯣ ꯃꯄꯨꯡ ꯑꯣꯏꯅ ꯃꯔꯨ ꯑꯣꯏꯕ ꯍꯥꯏꯇꯥꯔꯦ ꯍꯣꯏ ꯍꯣꯏ ꯍꯣꯏ ꯀꯜꯆꯔꯗ ꯑꯃꯨꯛ ꯍꯣꯏ ꯎꯝ ꯎꯝ ꯎꯝ ꯎꯝ ꯍꯣꯏ ꯍꯣꯏ ꯍꯣꯏ ꯗꯨꯔꯒꯥ ꯄꯨꯖꯥꯗꯤ ꯀꯃꯥꯏ ꯇꯧꯏ ꯑꯗꯨꯗꯤ ꯍꯣꯏ ꯃꯩꯇꯩꯒꯤ ꯆꯠꯅꯕꯤꯗꯅꯦ ꯃꯤꯇꯩꯒꯤ ꯆꯠꯅꯕꯤ ꯍꯥꯏꯔꯒ ꯃꯩꯇꯩꯒꯤ ꯆꯠꯅꯕꯤꯗ ꯑꯩꯈꯣꯏꯒꯤ ꯏꯃꯣꯏꯅꯨꯒ ꯏꯃꯣꯏꯅꯨ ꯄꯨꯖꯥꯒ ꯇꯧꯕ

ꯇꯧꯔꯤꯕꯔꯥ ꯍꯧꯖꯤꯛꯇꯤ ꯏꯃꯣꯏꯅꯨ ꯏꯃꯣꯏꯅꯨ ꯍꯔꯥꯎꯕ ꯏꯃꯣꯏꯅꯨ ꯄꯨꯖꯥ ꯇꯧꯕ ꯎꯝ ꯎꯝ ꯎꯝ ꯎꯝ

ꯏꯃꯣꯏꯅꯨ ꯄꯨꯖꯥꯗ ꯑꯩꯈꯣꯏ ꯐꯖꯅ ꯅꯤꯡꯊꯤ ꯅꯨꯡꯉꯥꯏꯅ ꯇꯧꯗꯦꯕ ꯑꯗꯨ ꯀꯃꯥꯏ ꯀꯃꯥꯏꯅ ꯇꯧꯕꯅꯣ ꯏꯃꯣꯏꯅꯨ ꯄꯨꯖꯥ ꯃꯅꯨꯡꯗꯨꯗ ꯀꯔꯤ ꯀꯔꯤ ꯇꯧꯏ ꯍꯥꯏꯕꯗꯨ ꯍꯥꯏꯐꯦꯠꯇꯪ ꯍꯥꯏꯕꯤꯔꯛꯑꯣ ꯃꯊꯥꯡꯗꯗ ꯑꯗꯨꯝ ꯇꯧꯅꯅꯕ ꯀꯔꯤ ꯀꯔꯤ ꯍꯣꯏ ꯍꯣꯏ ꯑꯪ ꯎꯝ ꯍꯣꯏ ꯍꯣꯏ ꯎꯝ ꯎꯝ ꯎꯝ ꯍꯣꯏ ꯍꯣꯏ ꯍꯣꯏ ꯍꯣꯏ ꯏꯃꯣꯏꯅꯁꯤ ꯑꯩꯈꯧꯏ ꯂꯟ ꯊꯨꯝꯒꯤ ꯃꯕꯦꯝꯃꯅꯤ ꯂꯟ ꯊꯨꯝꯒꯤ ꯆꯨꯝꯕ꯭ꯔꯥ ꯀꯃꯥꯏ ꯀꯃꯥꯏ ꯇꯧꯏ ꯏꯃꯣꯏꯅꯨ ꯄꯨꯖꯥ ꯇꯥꯎꯕꯒꯤ ꯃꯔꯝꯗꯣ ꯎꯝ ꯎꯝ ꯎꯝ

ꯐꯔꯦ ꯐꯔꯦ ꯌꯥꯝ ꯅꯨꯡꯉꯥꯏꯖꯔꯦ ꯑꯗꯨꯗꯤ ꯀꯩꯅꯣ ꯊꯝ ꯑꯥ ꯊꯝꯕꯤꯔꯣ ꯊꯝꯕꯤꯔꯣ ꯑꯩ ꯊꯝꯖꯔꯒꯦ ꯀꯔꯤ ꯅꯠꯇꯦ ꯍꯧꯖꯤꯛꯇꯤ ꯑꯗꯣ ꯍꯔꯥꯎ ꯀꯨꯝꯍꯩꯗꯣ ꯑꯗꯨ ꯀꯩꯅꯣꯗꯤ ꯑꯩꯈꯣꯏ ꯅꯤꯡꯉꯣꯟ ꯆꯥꯛꯀꯧꯕ ꯂꯩꯔꯤ ꯀꯣ ꯑꯗꯒꯤ ꯑꯥ ꯅꯤꯡꯒꯣꯟ ꯆꯥꯛꯀꯧꯕ ꯌꯥꯝ ꯇꯧꯅꯕ ꯃꯆꯜꯁꯤꯡꯕꯨ ꯃꯦꯛꯕꯪꯁꯤꯡꯅ ꯌꯥꯝ ꯅꯨꯡꯁꯤꯅ ꯅꯤꯡꯁꯤꯡꯕ ꯑꯣꯏꯅ ꯆꯍꯤ ꯑꯃ ꯎꯅꯗꯒꯨꯝ ꯇꯧꯕ ꯀꯣ ꯑꯗꯨꯒꯨꯝꯕꯒꯤ ꯅꯤꯡꯉꯣꯟ ꯆꯥꯛꯀꯧꯕ ꯐꯦꯁꯇꯤꯚꯦꯜ ꯇꯧꯏ ꯑꯗꯒꯤ ꯃꯅꯤꯄꯨꯔꯒꯤ ꯆꯠꯅꯕꯤ ꯆꯍꯤ ꯍꯧꯔꯛꯄꯒꯤ ꯑꯅꯧꯕ ꯑꯣꯏꯅ ꯆꯩꯔꯥꯎꯕꯒꯤ ꯌꯨꯑꯦꯝ ꯆꯩꯔꯥꯎꯕ ꯑꯗꯨꯝ ꯁꯤꯁꯨ ꯑꯗꯨꯝ ꯇꯧꯏ ꯑꯗꯨꯝ ꯍꯣꯏ ꯍꯣꯏ ꯎꯝ ꯍꯣꯏ

ꯆꯠꯅꯕꯤꯗꯤ ꯇꯧꯗ꯭ꯔꯦ ꯑꯗꯨ ꯑꯩ ꯐꯣꯟ ꯀꯣꯜ ꯑꯃꯁꯨ ꯂꯥꯛꯏ ꯌꯥꯔꯗꯤ ꯁ꯭ꯋꯥꯏꯗ ꯁꯨꯝ ꯂꯣꯏꯁꯤꯟ ꯊꯝꯖꯔꯒꯦ